ꯍꯥ ꯍꯜꯂꯣ ꯍꯥꯏꯕꯤꯌꯨ ꯑꯥ ꯑꯗꯣ ꯀꯔꯤ ꯂꯝꯗꯒꯤ ꯑꯣꯏꯕꯤꯔꯕꯅꯣ ꯅꯈꯣꯏ ꯂꯥꯛꯏꯁꯤꯕꯣ ꯑꯣ ꯑꯗꯣ ꯂꯩꯒꯅꯤ ꯅꯈꯣꯏꯅ ꯍꯥꯟꯅ ꯑꯩꯈꯣꯏꯗ ꯑꯣꯗꯔ ꯇꯧꯕꯤꯔꯝꯃꯒꯗꯤ ꯑꯗꯨꯝ ꯃꯔꯥꯡ ꯀꯥꯏꯅ ꯐꯪꯒꯅꯤ ꯀꯌꯥꯝ ꯄꯥꯝꯕꯒꯤꯅꯣ ꯑꯣ ꯃꯃꯟꯗꯤ ꯌꯥꯝ ꯇꯥꯡꯉꯦ ꯑꯗꯨꯗꯤ ꯀꯦꯖꯤꯗ ꯂꯨꯄꯥ ꯇꯥꯡꯉꯦ ꯂꯨꯄꯥ ꯆꯅꯤꯒꯤ ꯃꯌꯥ ꯅꯛꯅ ꯂꯩꯌꯦ ꯄ꯭ꯂꯦꯠꯇ ꯎꯝ ꯄ꯭ꯂꯦꯠꯇꯗꯤ ꯑꯗꯨꯝ ꯑꯩꯈꯣꯏ ꯆꯣꯏꯅ ꯑꯗꯨꯝ ꯀꯩꯅꯣ ꯇꯧꯕ ꯀꯥꯟꯗꯗꯤ ꯂꯨꯄꯥ ꯑꯩꯠꯇꯤ ꯑꯩꯠꯇꯤ ꯐꯥꯏꯕ ꯁꯨꯃꯥꯏꯅ ꯑꯗꯨꯝ ꯁꯥꯕꯅꯦ ꯑꯩꯈꯣꯏꯒꯤꯁꯦ ꯍꯥꯔꯒꯨꯝꯕ ꯑꯩꯈꯣꯏꯒꯤ ꯀꯩꯅꯣ ꯑꯇꯣꯞ ꯑꯇꯣꯞꯄ ꯀꯩꯅꯣ ꯌꯥꯎꯗꯦ ꯆꯨꯝꯅ ꯈꯨꯠꯁꯦꯝꯒꯤ ꯑꯣꯏꯕ ꯑꯗꯨꯒꯨꯝꯕ ꯑꯣꯏꯅ ꯍꯥꯞꯄꯦ ꯏꯆꯝ ꯆꯝꯕꯗ ꯑꯣꯏꯅ ꯑꯗꯨꯒ ꯍꯛꯆꯥꯡꯗ ꯌꯥꯝꯅ ꯏꯐꯦꯛ ꯑꯣꯏꯕ ꯄꯣꯠꯇꯤ ꯑꯣꯏꯗꯦ ꯀꯔꯤꯁꯨ ꯑꯀꯥꯏꯕ ꯂꯩꯇꯦ ꯁꯤꯖꯤꯟꯅꯕꯗ ꯑꯗꯨꯝ ꯀꯥꯏꯗꯕ ꯄꯣꯠ ꯑꯣꯏ ꯎꯝ ꯂꯥꯛꯑꯣ ꯂꯥꯛꯑꯣ ꯂꯥꯛꯑꯣ ꯑꯗꯨꯒ ꯑꯗꯨꯝ ꯀꯥꯟꯅꯕꯁꯤ ꯂꯧꯕꯤꯔꯣ ꯀꯔꯤꯁꯨ ꯀꯥꯏꯗꯦ ꯑꯄꯥꯝꯕ ꯑꯗꯨꯝ ꯂꯧꯕꯤꯔꯣ ꯎꯝ ꯍꯣꯏ ꯌꯥꯏ ꯌꯥꯏ